ꯑꯩꯈꯣꯏꯒꯤ ꯈꯨꯟꯗ ꯃꯤ ꯑꯌꯥꯝꯕꯅ ꯐꯨꯠꯕꯣꯜ ꯍꯥꯏꯕ ꯃꯁꯥꯟꯅ ꯑꯁꯤ ꯁꯥꯟꯅꯩ ꯃꯁꯤꯅ ꯍꯧꯔꯛꯏꯕ ꯑꯉꯥꯡ ꯄꯨꯝꯅꯃꯛ ꯑꯩꯈꯣꯏꯒꯤ ꯈꯨꯟꯁꯤꯗ ꯍꯧꯔꯛꯏꯕ ꯑꯉꯥꯡ ꯄꯨꯝꯅꯃꯛ ꯐꯨꯠꯕꯣꯜ ꯍꯥꯏꯔꯤꯕ ꯃꯁꯥꯟꯅꯁꯤꯅ ꯑꯉꯝꯕ ꯁꯥꯟꯅꯩ ꯃꯁꯤꯗꯁꯨ ꯊꯋꯥꯏ ꯍꯦꯟꯅ ꯌꯥꯎꯋꯤ ꯑꯩꯈꯣꯏ ꯈꯨꯡꯒꯪꯗ ꯂꯩꯔꯤꯕ ꯄ꯭ꯔꯖꯥꯁꯤꯡꯁꯨ ꯐꯨꯠꯕꯣꯜ ꯍꯥꯏꯔꯤꯕ ꯃꯁꯥꯟꯅ ꯑꯁꯤꯅꯁꯨ ꯍꯦꯟꯅ ꯚꯥꯕꯣꯛ ꯌꯥꯝꯅ ꯂꯩꯕ ꯏꯟꯇꯔꯦꯁꯁꯨ ꯌꯥꯝꯅ ꯂꯩꯕꯅ ꯐꯨꯠꯕꯣꯜ ꯍꯥꯏꯔꯤꯕ ꯃꯁꯥꯟꯅꯁꯤꯗ ꯑꯩꯈꯣꯏ ꯈꯨꯡꯒꯪ ꯈꯨꯡꯒꯪꯒꯤ ꯄ꯭ꯔꯖꯥ ꯑꯃꯗꯤ ꯑꯩꯈꯣꯏ ꯑꯉꯥꯡ ꯑꯌꯥꯝꯕ ꯂꯣꯏꯅ ꯕꯣꯜ ꯁꯥꯟꯅꯩ